ꯍꯦꯜꯂꯣ ꯁꯥꯔ ꯀꯩꯅꯣꯝꯇ ꯕꯔꯊꯗꯦ ꯀꯦꯛ ꯑꯃꯇ ꯑꯣꯔꯗꯔ ꯇꯧꯖꯒꯦ ꯇꯧꯕꯅꯦ ꯀꯩꯀꯩ ꯐ꯭ꯂꯦꯚꯔ ꯂꯩꯒꯦ ꯗꯦꯠ ꯐꯥꯏꯕꯀꯤ ꯑꯣꯏꯗꯣꯏꯅꯦ ꯐꯦꯕꯋꯥꯔꯤ ꯗꯦꯠ ꯐꯥꯏꯕ ꯑꯣꯏꯗꯣꯏꯅꯦ ꯏꯁꯇ꯭ꯔꯣꯕꯦꯔꯤ ꯄꯥꯝꯃꯦ ꯀꯦꯖꯤ ꯑꯍꯨꯝꯃꯨꯛꯀꯤ ꯆꯥꯡ ꯑꯗꯨꯃꯥꯏꯅ ꯑꯣꯏꯔꯅꯤ ꯑꯣ ꯌꯥꯔꯦꯅꯦ ꯑꯗꯣ ꯄꯨꯡꯁꯦ ꯑꯩ ꯅꯨꯡꯊꯤꯟꯒꯤ ꯄꯨꯡ ꯑꯅꯤꯒꯤ ꯑꯗꯨꯃꯥꯏꯅ ꯄꯥꯝꯃꯦ ꯑꯗꯣ ꯑꯅꯤ ꯃꯃꯥꯡꯗ ꯅꯣꯏ ꯗꯦꯂꯤꯚꯔꯤ ꯇꯧꯕꯤꯔꯛꯄ ꯌꯥꯒꯗ꯭ꯔꯥ ꯌꯥꯝ ꯅꯨꯡꯉꯥꯏꯖꯔꯦ ꯊꯦꯡꯀꯤꯌꯨ